ꯃꯅꯥꯛ ꯅꯛꯄꯗ ꯑꯩꯈꯣꯏꯒꯤ ꯃꯍꯧꯁꯥꯒꯤ ꯐꯖꯕꯒꯤꯗꯃꯛ ꯃꯃꯤꯡ ꯆꯠꯄ ꯑꯀꯛꯅꯕ ꯂꯝꯗꯝ ꯑꯃ ꯍꯥꯏꯔꯕꯗ ꯀꯛꯆꯤꯡ ꯒꯥꯔꯗꯦꯟ ꯑꯁꯤꯅꯤ ꯀꯛꯆꯤꯡ ꯒꯥꯔꯗꯦꯟ ꯑꯁꯤ ꯆꯠꯂꯨꯕ ꯃꯇꯝꯗ ꯆꯤꯡ ꯑꯣꯏꯅ ꯂꯩ ꯆꯤꯡꯗꯨꯒꯤ ꯃꯊꯛꯇ ꯁꯨꯝ ꯀꯥꯈꯠꯂꯒ ꯂꯩ ꯃꯈꯜ ꯁꯨꯅ ꯃꯆꯨ ꯀꯌꯥꯅ ꯁꯥꯠꯂꯤ ꯎ ꯋꯥ ꯄꯥꯝꯕꯤ ꯀꯌꯥꯁꯨ ꯃꯗꯨꯗ ꯍꯧꯔꯤ ꯃꯗꯨꯗ ꯅꯠꯇꯅ ꯑꯉꯥꯡꯁꯤꯡꯒꯤ ꯁꯥꯟꯅꯅꯕ ꯄꯥꯔꯛꯁꯤꯡ ꯃꯔꯥꯡ ꯀꯥꯏꯅ ꯂꯩꯍꯧꯋꯤ ꯂꯥꯏꯁꯪꯅ ꯆꯤꯡꯕꯁꯤꯡ ꯂꯩꯍꯧꯋꯤ ꯃꯐꯝ ꯃꯗꯨ ꯆꯠꯄ ꯃꯇꯝꯗ ꯋꯥꯈꯜ ꯌꯥꯝꯅ ꯐ꯭ꯔꯦꯁ ꯑꯣꯏꯕ ꯌꯥꯝꯅ ꯅꯨꯡꯉꯥꯏꯕ ꯑꯃ ꯄꯤ ꯃꯁꯤꯅ ꯑꯩꯈꯣꯏ ꯍꯛꯆꯥꯡ ꯁꯥꯖꯦꯜ ꯑꯃ ꯑꯣꯏꯅ ꯆꯤꯡꯗ ꯀꯥꯕ ꯃꯇꯝꯗ ꯄꯤ ꯃꯗꯨꯒ ꯍꯛꯆꯥꯡ ꯁꯥꯖꯦꯜꯗ ꯅꯠꯇꯅ ꯃꯤꯠꯁꯨ ꯐꯒꯠꯍꯜꯂꯤ ꯋꯥꯈꯜꯁꯨ ꯅꯨꯡꯉꯥꯏꯍꯜꯂꯤ ꯃꯁꯤꯅ ꯄꯨꯟꯁꯤ ꯅꯨꯡꯁꯥꯡꯕ ꯍꯛꯆꯥꯡ ꯐꯕ ꯑꯃꯁꯨ ꯄꯤꯅꯔꯤ ꯂꯩꯁꯤꯡ ꯑꯗꯨ ꯌꯦꯡꯉꯨꯔꯒ ꯃꯗꯨꯅꯁꯨ ꯑꯃꯨꯛꯀ ꯍꯦꯟꯅ ꯋꯥꯈꯜ ꯅꯨꯡꯉꯥꯏꯕ ꯑꯃꯁꯨ ꯑꯣꯏꯍꯜꯂꯤ